ꯍꯜꯂꯣ ꯑꯁꯤ ꯇꯣꯝꯕ ꯔꯦꯁꯇꯨꯔꯦꯟ ꯑꯣꯏꯕꯤꯔꯕ꯭ꯔꯣ ꯑꯩꯈꯣꯏ ꯉꯁꯤ ꯐꯦꯃꯤꯂꯤ ꯄꯨꯜꯂꯞ ꯑꯣꯏꯅ ꯉꯁꯤ ꯇꯦꯕꯜ ꯑꯅꯤꯈꯛꯇꯪ ꯄꯨꯡ ꯑꯍꯨꯝ ꯗꯒꯤꯅ ꯃꯔꯤ ꯐꯥꯎꯒꯤ ꯇꯦꯕꯜ ꯑꯍꯨꯝ ꯈꯛꯇꯪ ꯕꯨꯛ ꯇꯧꯖꯒꯦ ꯇꯦꯕꯜ ꯑꯍꯨꯝ ꯕꯨꯛ ꯇꯧꯕ ꯀꯥꯟꯗ ꯑꯣꯐꯔ ꯀꯌꯥꯝ ꯄꯤꯒꯅꯤ ꯁꯣꯝ ꯁꯥꯏꯠꯇꯒꯤ

ꯑꯗꯨꯗꯤ ꯅꯪꯅ ꯃꯇꯝꯗꯨꯗꯗꯤ ꯃꯤ ꯀꯟꯁꯜꯂꯒ ꯂꯩꯔꯦ ꯍꯥꯏꯕꯅꯤꯅ ꯄꯨꯡ ꯃꯔꯤꯗꯩꯅ ꯃꯉꯥ ꯐꯥꯎꯗꯪ ꯑꯣꯏꯔꯁꯨ ꯈꯤꯇꯪ ꯉꯟꯈꯠꯅ ꯑꯩꯈꯣꯏ ꯂꯥꯛꯆꯔꯒꯦ ꯃꯔꯤꯗꯩꯅ ꯃꯉꯥ ꯐꯥꯎꯒꯤ ꯑꯃꯨꯛ ꯊꯝꯕꯤꯔꯝꯃꯣ ꯍꯣꯏ ꯑꯗꯨꯗꯤ ꯈꯤꯇꯪ ꯉꯟꯅ ꯉꯟꯈꯠꯅꯕ ꯂꯥꯛꯅꯔꯒꯦ